ꯍꯜꯂꯣ ꯑꯣ ꯃꯥꯅꯦ ꯏꯆꯦ

ꯑꯣ ꯍꯟꯕꯗꯤ ꯌꯥꯅꯤ ꯑꯗꯣ ꯄꯩꯁꯥ ꯑꯣꯏꯅ ꯍꯟꯕꯗꯤ ꯌꯥꯔꯣꯏ ꯐꯤ ꯑꯆꯥꯕ ꯑꯃ ꯊꯤꯕꯤꯌꯣ ꯈꯟꯕꯤꯌꯣ ꯐꯤ ꯌꯥꯎꯔꯝꯗ ꯇꯥꯔꯗꯤ ꯑꯌꯥꯎꯕ ꯄꯣꯠ ꯑꯃ ꯂꯧꯕꯤꯕ ꯇꯥꯕ ꯍꯣꯏ ꯌꯥꯏ ꯍꯣꯏ ꯌꯥꯏ ꯎꯝ